ꯍꯜꯂꯣ ꯍꯜꯂꯣ ꯍꯣꯏ ꯌꯥꯏꯌꯦ ꯇꯝꯕꯤꯌꯨ ꯑꯣ ꯑꯣ ꯀꯔꯤ ꯏꯁꯄꯣꯔꯠꯁꯅꯣ ꯀꯔꯝꯕꯅꯣ ꯑꯥ ꯑꯣ ꯌꯥꯏꯌꯦ ꯌꯦꯡꯕ ꯆꯠꯁꯦ ꯄꯨꯡ ꯀꯌꯥꯗ ꯆꯠꯁꯤ ꯍꯥꯏꯕꯅꯣ ꯍꯩꯠ ꯑꯗꯨꯗꯤ ꯄꯨꯡ ꯅꯤꯄꯥꯟ ꯑꯗꯨꯋꯥꯏ ꯆꯠꯁꯤ ꯃꯤꯗꯤ ꯌꯥꯝ ꯃꯣꯏꯅ ꯄꯨꯡ ꯇꯔꯥꯗ ꯍꯧꯋꯦ ꯍꯥꯏꯕꯅꯤ ꯑꯗꯨ ꯅꯤꯄꯥꯟꯒꯨꯝꯕꯗ ꯑꯗꯨꯝ ꯆꯠꯄꯁꯨ ꯌꯥꯏꯌꯦ ꯑꯧ ꯑꯩ ꯏꯃꯥꯟꯅꯕꯤ ꯑꯅꯤ ꯄꯣꯔꯛꯀꯦ ꯑꯗꯨꯒ ꯑꯩꯈꯣꯏ ꯄꯨꯟꯅ ꯆꯠꯃꯤꯟꯅꯔꯁꯦ ꯍꯣꯏ ꯄꯨꯟꯅ ꯆꯠꯂꯁꯦ ꯁꯤꯗꯒꯤ ꯑꯩꯈꯣꯏ ꯍꯧꯅꯔꯒ ꯄꯨꯡꯗꯤ ꯑꯗꯨꯝ ꯃꯣꯏ ꯇꯣꯔꯅꯥꯃꯦꯟꯗꯨ ꯂꯣꯏꯔꯒ ꯑꯗꯨꯝ ꯍꯜꯂꯁꯦ ꯊꯦꯡꯒꯗ꯭ꯔꯗꯤ ꯈꯪꯗꯦ ꯉꯜꯂꯒꯗꯤ ꯐꯩ ꯊꯦꯡꯉꯒꯗꯤ ꯃꯇꯝ ꯌꯦꯡꯉꯒ ꯍꯜꯂꯁꯤ ꯂꯦꯛꯇꯕꯤꯗ ꯑꯗꯨꯝ ꯌꯨꯝ ꯍꯜꯂꯁꯦ ꯂꯩꯐꯝ ꯖꯒꯥ ꯂꯩꯔꯣꯏꯗ ꯍꯣꯏ ꯀꯤꯔꯣꯏꯌꯦ ꯂꯩꯇꯕꯒꯨꯝꯕ ꯑꯣꯏꯔꯝꯃꯅꯤ ꯎꯝ ꯍꯣꯏ ꯍꯌꯦꯡ ꯑꯗꯨꯝ ꯌꯦꯡꯕ ꯇꯥꯔꯦ ꯃꯐꯝ ꯌꯧꯔꯒ ꯍꯣꯏ ꯍꯣꯏ ꯍꯌꯦꯡ ꯊꯦꯡꯅꯔꯁꯦ ꯎꯝ ꯍꯣꯏ